ꯌꯣꯒ ꯍꯥꯏꯕꯁꯤ ꯑꯇꯣꯞꯄ ꯑꯦꯛꯁꯔꯁꯥꯏꯁꯀ ꯃꯥꯟꯅꯗꯦ ꯃꯁꯤ ꯇꯧꯕꯅ ꯍꯛꯆꯥꯡꯒꯤ ꯀꯌꯥꯠ ꯈꯨꯗꯤꯡꯃꯛꯇ ꯀꯥꯟꯅꯍꯜꯂꯤ ꯃꯁꯤ ꯇꯧꯕꯅ ꯑꯩꯈꯣꯏꯒꯤ ꯃꯦꯟꯇꯦꯟꯂꯤ ꯐꯤꯖꯤꯀꯦꯜꯂꯤ ꯄꯣꯊꯥꯍꯜꯂꯦ ꯑꯩꯈꯣꯏꯗ ꯏꯃꯣꯁꯟꯅꯦꯜ ꯐꯤꯂꯤꯡꯁꯀꯨꯝꯕ ꯂꯩꯔꯁꯨ ꯌꯣꯒ ꯇꯧꯕꯅ ꯑꯩꯈꯣꯏꯗ ꯀꯥꯟꯅ ꯌꯣꯒ ꯇꯧꯕꯅ ꯑꯩꯈꯣꯏꯗ ꯑꯗꯨꯛꯀꯤ ꯃꯇꯤꯛ ꯃꯇꯦꯡ ꯄꯥꯡꯏ